ꯃꯥꯡꯁꯤꯜꯂꯛꯂꯕ ꯑꯃꯁꯨꯡ ꯉꯥꯛꯇꯨꯅ ꯊꯝꯕ ꯃꯊꯧ ꯇꯥꯔꯤꯕ ꯚꯥꯔꯠꯀꯤ ꯀꯂꯥꯒꯤ ꯃꯑꯣꯡ ꯃꯇꯧ ꯁꯤꯁꯦ ꯑꯩꯈꯣꯏ ꯏꯄꯥ ꯏꯄꯨꯒꯤ ꯀ꯭ꯂꯥꯁꯤꯀꯦꯜ ꯃ꯭ꯌꯨꯖꯤꯛꯁꯦ ꯑꯩꯈꯣꯏ ꯅꯍꯥꯔꯣꯜꯁꯤꯡꯅ ꯔꯣꯛ ꯃ꯭ꯌꯨꯖꯤꯛ ꯄꯣꯞ ꯐꯪꯑꯗꯨꯅ ꯏꯁꯩ ꯁꯛꯄ ꯍꯧꯔꯦ ꯀ꯭ꯂꯥꯁꯤꯀꯦꯜ ꯃ꯭ꯌꯨꯖꯤꯛ ꯑꯁꯤꯁꯦ ꯅꯍꯥꯔꯣꯜꯁꯤꯡ ꯀꯥꯎꯈ꯭ꯔꯕꯅꯤ ꯑꯩꯈꯣꯏ ꯚꯥꯔꯠꯀꯤ ꯀ꯭ꯂꯥꯁꯤꯀꯦꯜ ꯑꯁꯤ ꯄꯔꯁꯤꯚ ꯇꯧꯕ ꯇꯥꯔꯦ ꯑꯃꯁꯨꯡ ꯑꯩꯈꯣꯏꯒꯤ ꯏꯄꯥ ꯏꯄꯨꯒꯤ ꯄꯦꯟꯇꯤꯡꯒ ꯗ꯭ꯔꯣꯋꯤꯡꯁꯤꯡꯁꯦ ꯍꯧꯖꯤꯛꯀꯥꯟꯒꯤ ꯃꯤꯑꯣꯏꯅ ꯁꯤꯖꯤꯟꯅꯗ꯭ꯔꯦ ꯊꯦꯡꯅ ꯃꯇꯝꯒꯤꯅ ꯁꯦꯠꯂꯤꯕ ꯐꯤꯔꯣꯟꯁꯤ ꯀꯜꯆꯔꯦꯜ ꯗ꯭ꯔꯦꯁꯁꯦ ꯍꯧꯖꯤꯛꯇꯤ ꯋꯦꯁꯇꯔꯟ ꯗ꯭ꯔꯦꯁꯅ ꯂꯣꯏꯁꯤꯟꯈꯤꯕꯅꯤ